ꯑꯩꯒꯤ ꯑꯀꯣꯝꯕ ꯃꯇꯝꯗ ꯃꯇꯧ ꯀꯔꯝꯅ ꯃꯇꯝ ꯂꯦꯟꯕꯤꯕꯒꯦ ꯍꯥꯏꯔꯒꯗꯤ ꯌꯨꯝꯗ ꯑꯩꯒꯤ ꯃꯃꯥ ꯕꯕꯥ ꯏꯆꯤꯟ ꯏꯅꯥꯎ ꯃꯣꯏꯁꯤꯡꯒ ꯋꯥꯔꯤ ꯋꯥꯇꯥꯏ ꯁꯥꯅꯗꯅ ꯀꯔꯤ ꯀꯔꯤ ꯑꯈꯪ ꯈꯪꯗ ꯇꯥꯊꯣꯛ ꯇꯥꯁꯤꯟ ꯇꯧꯕ ꯑꯗꯒꯤꯗꯤ ꯑꯩꯒꯤ ꯏꯅꯥꯎ ꯑꯉꯥꯡ ꯃꯌꯥꯝ ꯂꯩꯌꯦꯕ ꯑꯩꯈꯣꯏꯒꯤ ꯏꯈꯨꯔꯥꯁꯤꯡꯒꯤ ꯃꯆꯥ ꯃꯣꯏꯁꯤꯡꯒ ꯁꯥꯟꯅꯕ ꯑꯗꯒꯤꯗꯤ ꯑꯩ ꯌꯥꯝꯅ ꯄꯥꯝꯖꯕ ꯏꯁꯩ ꯁꯛꯆꯕ ꯑꯗꯒꯤ ꯗ꯭ꯔꯣꯋꯤꯡ ꯇꯧꯕ ꯁꯤ ꯃꯌꯥꯝꯁꯤ ꯇꯧꯔꯒ ꯑꯗꯨꯝ ꯂꯦꯟꯖꯩ ꯑꯅꯝꯕꯅ ꯑꯩ ꯗ꯭ꯔꯣꯋꯤꯡ ꯇꯧꯕ ꯁꯤꯖꯤꯅꯗꯤ ꯍꯦꯜꯂꯦ ꯗ꯭ꯔꯣꯋꯤꯡꯁꯦ ꯃꯈꯜ ꯃꯈꯜ ꯂꯩꯕꯁꯤꯡ ꯑꯗꯒꯤꯗꯤ ꯑꯅꯧ ꯑꯅꯧꯕ ꯉꯁꯤꯅ ꯑꯃ ꯌꯦꯛꯈ꯭ꯔꯁꯨ ꯃꯊꯪꯗ ꯑꯅꯧꯕ ꯑꯃ ꯍꯦꯛ ꯌꯦꯛꯅꯤꯡꯕ ꯀꯩꯅꯣꯝ ꯍꯦꯛ ꯎꯕꯒ ꯁꯤꯁꯦ ꯐꯖꯕ ꯄꯣꯠ ꯑꯃ ꯎꯕꯒ ꯁꯤꯁꯦ ꯍꯦꯛꯇ ꯌꯦꯛꯅꯤꯡꯕ ꯑꯩꯒꯤ ꯗ꯭ꯔꯣꯋꯤꯡ ꯕꯨꯛꯇ ꯍꯥꯞꯆꯟꯅꯤꯡꯕ ꯌꯦꯛꯑꯒ ꯗ꯭ꯔꯣꯋꯤꯡ ꯑꯣꯏꯅ ꯊꯝꯅꯤꯡꯕ ꯁꯤꯁꯤꯅ ꯍꯦꯜꯂꯦ